ꯑꯩꯈꯣꯏꯒꯤ ꯊꯧꯕꯥꯜ ꯖꯤꯜꯂꯥ ꯑꯁꯤꯗ ꯇꯥꯃꯤꯟꯅꯔꯤꯕ ꯈꯨꯟꯗꯥꯃꯤꯟꯅꯔꯤꯕ ꯑꯁꯤꯗ ꯈ꯭ꯔꯤꯁꯇꯦꯟ ꯀꯥꯡꯕꯨ ꯑꯃ ꯑꯗꯨꯒ ꯃꯤꯇꯩ ꯄꯥꯉꯜ ꯑꯃ ꯃꯅꯤꯄꯨꯔꯤ ꯍꯥꯏꯔꯤꯕ ꯀꯝꯃꯨꯅꯤꯇꯤ ꯑꯍꯨꯝꯁꯤ ꯇꯥꯏ ꯍꯥꯏꯔꯤꯕ ꯈ꯭ꯔꯤꯁꯇꯦꯟ ꯀꯥꯡꯕꯨꯁꯤꯗ ꯍꯥꯏꯔꯤꯕ ꯇ꯭ꯔꯥꯏꯕꯁꯤꯗ ꯃꯈꯜ ꯃꯈꯜ ꯃꯌꯥꯝ ꯂꯩꯈ꯭ꯔꯦ ꯑꯩꯈꯣꯏꯒꯤ ꯅꯥꯒꯥ ꯑꯗꯒꯤ ꯀꯕꯨꯏ ꯃꯔꯥꯝ ꯑꯁꯤꯅ ꯆꯤꯡꯕꯁꯤꯡ ꯑꯩꯈꯣꯏ ꯇꯣꯉꯥꯟ ꯇꯣꯉꯥꯟꯕ ꯇ꯭ꯔꯥꯏꯕꯀꯤ ꯁꯤꯡꯗꯁꯨ ꯃꯥꯒꯤ ꯇꯣꯉꯥꯟ ꯇꯣꯉꯥꯟꯕ ꯑꯩꯈꯣꯏꯒꯤ ꯀꯥꯡꯂꯨꯞꯁꯤꯡ ꯂꯩ ꯍꯥꯏꯇꯥꯔꯦ ꯑꯗꯨꯝ ꯍꯥꯏꯔꯤꯕ ꯇ꯭ꯔꯥꯏꯕꯇꯨꯕꯨ ꯂ ꯈꯦꯠꯅꯕꯒꯤ ꯃꯇꯨꯡ ꯏꯟꯅ ꯃꯈꯣꯏꯒꯤ ꯂꯣꯟꯁꯨ ꯑꯗꯨꯝ ꯇꯣꯉꯥꯟ ꯇꯣꯉꯥꯟꯕ ꯑꯩꯈꯣꯏ ꯂꯣꯜꯂꯤ ꯑꯗꯨꯒ ꯃꯤꯇꯩ ꯑꯃꯁꯨꯡ ꯃꯤꯇꯩ ꯑꯃꯁꯨꯡ ꯃꯤꯇꯩ ꯄꯥꯡꯒꯜꯒꯤ ꯂꯣꯟꯗꯤ ꯑꯩꯈꯣꯏ ꯆꯞ ꯃꯥꯟꯅꯩ ꯃꯅꯤꯄꯨꯔꯤ ꯂꯣꯟꯁꯤ ꯑꯗꯨꯝ ꯉꯥꯡꯃꯤꯟꯅꯩ ꯑꯗꯨꯒ

ꯍꯥꯏꯔꯤꯕ ꯗꯤꯁꯇ꯭ꯔꯤꯛ ꯑꯁꯤꯗ ꯑꯩꯈꯣꯏ ꯂꯩꯃꯤꯟꯅꯩ